ꯍꯜꯂꯣ ꯑꯣ ꯁꯤ ꯀꯩꯅꯣ ꯑꯣ ꯀꯩꯅꯣꯅꯦ ꯑꯩꯁꯦ ꯑꯁꯣꯝꯗꯒꯤ ꯂꯥꯛꯄꯅꯦꯕ ꯃꯅꯤꯄꯨꯔꯗ ꯐꯅꯦꯛ ꯀꯃꯥꯏꯅ ꯇꯧꯅꯣ ꯐꯅꯦꯛꯀꯤ ꯍꯤꯔꯝ ꯈꯤꯇꯪ ꯈꯪꯅꯤꯡꯗꯅ ꯍꯪꯒꯦ ꯇꯧꯕ ꯑꯗꯨꯗꯤ ꯃꯈꯜ ꯈꯔ ꯑꯗꯨꯝ ꯐꯤꯒꯦ ꯋꯥꯡꯈꯩ ꯑꯗꯨꯗꯒꯤ ꯃꯨꯒꯥ ꯑꯗꯨꯒꯨꯝꯕꯒꯤꯗ ꯈꯤꯇꯪ ꯍꯪꯒꯦ ꯇꯧꯕ ꯁꯤꯛꯀꯤꯝꯗꯒꯤ ꯂꯥꯛꯆꯕꯅꯦ ꯑꯣ ꯈ꯭ꯋꯥꯡꯗ ꯁꯥꯕ ꯊꯝꯕꯥꯜ ꯂꯩꯈꯣꯛ ꯍꯥꯏꯕ ꯑꯃꯒ ꯈ꯭ꯋꯥꯡꯗ ꯁꯥꯗꯕ ꯊꯝꯕꯥꯜ ꯂꯩꯈꯣꯛ ꯍꯥꯏꯕꯒ ꯃꯈꯜ ꯑꯅꯤ ꯊꯣꯛꯑꯦ ꯍꯥꯏꯌꯦ ꯑꯗꯨ ꯀꯔꯝꯍꯥꯏꯅ ꯇꯧꯕꯅꯣ ꯑꯣ ꯑꯣ ꯑꯗꯨꯒ ꯃꯣꯏꯒꯤ ꯐꯤꯒꯦ ꯍꯥꯏꯕ꯭ꯔꯥ ꯀꯩꯅꯣ ꯑꯗꯨꯗꯨꯅ ꯀꯔꯝꯍꯥꯏꯅ ꯇꯧꯕꯅꯣ ꯑꯣ ꯑꯣ

ꯀꯌꯥ ꯀꯌꯥ ꯀꯃꯥꯏꯅ ꯂꯧꯅꯒꯦ ꯑꯣ ꯑꯣ ꯑꯗꯨꯗꯤ ꯐꯤꯗꯤ ꯃꯈꯜꯗꯤ ꯃꯥꯟꯅꯕ꯭ꯔꯥ ꯃꯥꯟꯅꯗꯕ꯭ꯔꯥ ꯃꯥꯟꯅꯗ꯭ꯔꯦꯀꯣ ꯂꯪ ꯃꯥꯟꯅꯗ꯭ꯔꯕꯅꯤꯅ ꯎꯝ ꯎꯝ ꯑꯣ ꯑꯗꯨꯗꯨꯒ ꯑꯇꯣꯞꯄ ꯑꯍꯦꯟꯕ ꯐꯤꯒꯤ ꯃꯔꯝꯗ ꯍꯥꯏꯕꯗꯤ ꯂꯩꯗꯅꯀꯣ ꯁꯨꯝ ꯈꯔ ꯍꯣꯡꯕ ꯅꯠꯇ꯭ꯔꯒꯅ ꯈꯔ ꯇꯥꯡꯕ ꯑꯆꯝꯕꯗ ꯑꯗꯨꯝ ꯑꯗꯨꯒꯨꯝꯕꯗꯗꯤ ꯀꯔꯝ ꯀꯔꯝꯕ ꯃꯈꯜ ꯂꯩꯒꯦ

ꯑꯣ ꯑꯗꯨꯗꯤ ꯍꯥꯏꯕꯗꯤ ꯁꯨꯝ ꯑꯆꯝꯕꯗ ꯈꯔ ꯁꯨꯝ ꯑꯆꯝ ꯑꯔꯥꯛꯄꯗꯗꯤ ꯑꯗꯨꯝ ꯐꯪꯕ ꯅꯠꯇ꯭ꯔꯣ ꯑꯧ ꯑꯧ ꯃꯌꯦꯛ ꯅꯥꯏꯕ ꯍꯥꯏꯕꯗꯣ ꯑꯗꯨ ꯅꯠꯇꯕꯗ ꯑꯣ ꯐꯔꯦ ꯐꯔꯦ ꯑꯗꯨꯗꯤ ꯑꯩ ꯂꯥꯛꯄꯒ ꯑꯩ ꯀꯣꯏꯊꯣꯛꯆꯔꯛꯑꯒꯦ ꯑꯗꯨꯗꯨꯒ ꯃꯈꯟ ꯈꯔꯗꯨꯗꯨꯝ ꯌꯦꯡꯖꯔꯒꯦ ꯑꯥ ꯍꯣꯏ ꯑꯗꯨꯗꯤ ꯑꯩ ꯑꯃꯨꯛ ꯊꯝꯖꯔꯒꯦꯀꯣ